ꯑꯩ ꯏꯁꯀꯤꯅꯤꯌꯣꯔꯅꯤ ꯑꯩ ꯏꯁꯥ ꯑꯩꯁꯨ ꯑꯩꯒꯤ ꯑꯉꯥꯡꯒꯤ ꯕꯔꯠ ꯁꯥꯔꯇꯤꯐꯤꯀꯦꯠ ꯔꯦꯀꯣꯔꯠꯇ ꯑꯁꯣꯏꯕ ꯀꯩꯀꯥ ꯑꯩꯒꯤ ꯃꯄꯥꯒꯤ ꯃꯤꯡ ꯁꯥꯒꯩ ꯀꯩꯀꯥ ꯁꯣꯏꯕ ꯈꯔ ꯂꯩꯔꯦ ꯑꯗꯨ ꯆꯨꯝꯊꯣꯛꯅꯕ ꯆꯨꯝꯊꯣꯛꯅꯕ ꯇꯥꯔꯦ ꯑꯩ ꯑꯗꯨꯅ ꯑꯗꯨꯒꯤ ꯔꯦꯀꯣꯔꯠꯇꯨ ꯑꯞꯗꯦꯠ ꯇꯧꯅꯕ ꯌꯥꯕ ꯌꯥꯒꯗ꯭ꯔꯥ ꯁꯥꯔ ꯑꯗꯨꯒ ꯍꯣꯁꯄꯤꯇꯥꯜ ꯃꯤꯡꯗꯨ ꯁꯣꯏꯅ ꯏꯁꯤꯟꯈ꯭ꯔꯦ ꯑꯗꯨꯅ ꯍꯣꯁꯄꯤꯇꯥꯜ ꯃꯤꯡ ꯆꯨꯝꯊꯣꯛꯅꯕ ꯃꯇꯦꯡ ꯄꯥꯡꯕꯤꯕ ꯌꯥꯒꯗ꯭ꯔꯥ ꯅꯪꯅ ꯑꯆꯨꯝꯕ ꯍꯣꯁꯄꯤꯇꯥꯜ ꯑꯆꯨꯝꯕ ꯍꯣꯁꯄꯤꯇꯥꯜꯒꯤ ꯃꯤꯡꯗꯨ ꯏꯕꯤꯌꯨ ꯏꯕꯒꯤ ꯁꯦꯝꯗꯣꯛꯅꯕꯒꯤ ꯃꯇꯦꯡ ꯄꯥꯡꯕꯤꯌꯨ ꯑꯩꯕꯨꯁꯨ ꯍꯣꯁꯄꯤꯇꯥꯜ ꯑꯗꯨꯗ ꯑꯩꯒꯤ ꯑꯉꯥꯡꯗꯨ ꯄꯣꯛꯈꯤꯕꯅꯤ ꯑꯗꯨꯒ ꯍꯣꯁꯄꯤꯇꯥꯜ ꯍꯣꯁꯄꯤꯇꯥꯜꯒꯤ ꯃꯤꯡꯗꯨ ꯇꯣꯉꯥꯟꯅ ꯏꯔꯝꯈ꯭ꯔꯦ ꯍꯧꯖꯤꯛ ꯕꯔꯠ ꯔꯦꯀꯣꯔꯠꯇ ꯌꯥꯝ ꯁꯣꯏꯈ꯭ꯔꯦ ꯈꯨꯗꯣꯡ ꯊꯤꯕ ꯀꯌꯥ ꯂꯥꯛꯀꯗꯧꯕ ꯃꯥꯜꯂꯦ ꯍꯣꯁꯄꯤꯇꯥꯜꯗ ꯄꯣꯛꯈꯤꯕꯅꯤ ꯁꯥꯈꯤ ꯑꯣꯏꯅ ꯄꯣꯛꯈꯤꯕꯅꯤ ꯍꯣꯁꯄꯤꯇꯥꯜꯗꯨ ꯑꯗꯨꯒꯤꯗꯨ ꯑꯗꯨꯒꯤ ꯍꯣꯁꯄꯤꯇꯥꯜ ꯄꯣꯛꯄꯅꯤ ꯑꯗꯨꯕꯨ ꯏꯔꯝꯕ ꯍꯣꯁꯄꯤꯇꯥꯜꯒꯤ ꯃꯤꯡꯗꯤ ꯇꯣꯉꯥꯟꯅ ꯏꯈ꯭ꯔꯦ